ꯑꯩꯅ ꯁ꯭ꯋꯤꯒꯤꯗꯒꯤ ꯑꯆꯥꯄꯣꯠ ꯑꯣꯔꯗꯔ ꯇꯧꯈꯤꯕꯅꯦ ꯑꯗꯨꯗꯣ ꯑꯩꯅ ꯑꯃꯨꯛ ꯀꯦꯟꯁꯜ ꯇꯧꯈ꯭ꯔꯕꯅꯦ ꯑꯗꯨꯗꯣ ꯋꯥꯂꯦꯠꯇ ꯑꯩꯒꯤ ꯋꯥꯂꯦꯠꯇ ꯔꯤꯐꯟꯗꯣ ꯂꯥꯛꯑꯕ꯭ꯔꯥ ꯂꯥꯛꯇꯕ꯭ꯔꯥꯗꯣ ꯑꯃꯨꯛꯇ ꯆꯦꯛ ꯇꯧꯕꯤꯌꯨꯕ